ꯀꯣꯚꯤꯠ ꯅꯥꯏꯟꯇꯤꯟ ꯑꯁꯤ ꯁꯪꯁꯥꯔꯗ ꯄꯥꯛ ꯁꯟꯅ ꯂꯥꯏꯅꯥ ꯑꯣꯏꯅ ꯁꯟꯇꯣꯛꯈꯤꯕ ꯂꯥꯏꯅꯥ ꯃꯈꯜ ꯑꯃꯅꯤ ꯍꯧꯈꯤꯕ ꯆꯍꯤ ꯁꯣꯛ ꯂꯤꯁꯤꯡ ꯑꯅꯤꯒ ꯇꯔꯥꯃꯥꯄꯟ ꯑꯁꯤꯗ ꯂꯥꯏꯅꯥ ꯑꯁꯤ ꯁꯪꯁꯥꯔꯒꯤ ꯃꯐꯝ ꯈꯨꯗꯤꯡꯃꯛꯇ ꯀꯥꯆꯤꯟ ꯀꯣꯌꯥ ꯈꯨꯗꯤꯡꯃꯛꯇ ꯄꯥꯛ ꯁꯟꯅ ꯁꯟꯇꯣꯛꯈꯤ ꯑꯁꯨꯝ ꯇꯧꯗꯅ ꯑꯩꯈꯣꯏꯒꯤ ꯃꯅꯤꯄꯨꯨꯔ ꯑꯁꯤꯗꯁꯨ ꯀꯣꯚꯤꯠ ꯅꯥꯏꯟꯇꯤꯟꯒꯤ ꯂꯥꯏꯅꯥ ꯑꯁꯤ ꯄꯥꯛ ꯁꯟꯅ ꯁꯟꯇꯣꯛꯈꯤ ꯃꯤ ꯂꯤꯁꯤꯡ ꯂꯤꯁꯤꯡꯒꯤ ꯃꯊꯛꯇ ꯅꯥꯗꯨꯅ ꯀꯣꯔꯦꯟꯇꯥꯏꯟ ꯇꯧꯗꯅ ꯍꯥꯎꯁ ꯍꯣꯜ ꯇꯧꯗꯅ ꯍꯥꯎꯟ ꯑꯦꯔꯦꯁ ꯇꯧꯗꯅ ꯌꯥꯝ ꯋꯥꯅ ꯂꯦꯟꯅꯈꯤ ꯁꯤꯒꯤ ꯏꯝꯄꯦꯛ ꯁꯤꯒꯤ ꯁꯥꯐꯨ ꯀꯣꯚꯤꯠ ꯅꯥꯏꯟꯇꯤꯟꯒꯤ ꯁꯥꯐꯨ ꯍꯥꯏꯔꯒꯗꯤ ꯅꯣꯡꯃꯒꯤ ꯆꯔꯥ ꯇꯥꯜꯂꯒ ꯍꯤꯡꯖꯔꯤꯕ ꯃꯤꯑꯣꯏ ꯈꯨꯗꯤꯡꯃꯛꯇ ꯄꯤꯈꯤ ꯑꯁꯨꯝ ꯇꯧꯗꯅ ꯑꯗꯨꯒꯤ ꯃꯊꯛꯇꯁꯨ ꯁꯥꯇ꯭ꯔ ꯈꯨꯗꯤꯡꯃꯛ ꯆꯍꯤ ꯃꯥꯡꯕ ꯍꯥꯏꯕꯗꯨ ꯑꯣꯏꯈꯤ ꯃꯄꯥꯟ ꯊꯣꯛꯄ ꯌꯥꯈꯤꯗꯦ ꯀꯥꯔꯐ꯭ꯌꯨ ꯊꯝꯖꯤꯟꯈꯤ ꯂꯩꯀꯥꯏ ꯂꯩꯀꯥꯏ ꯁꯝꯕꯟ ꯈꯥꯖꯤꯟꯗꯨꯅ ꯂꯩꯅꯈꯤ